ꯈꯨꯡꯒꯪꯒꯤ ꯐꯨꯔꯨꯞꯁꯤꯡꯗ ꯃꯁꯥꯟꯅꯁꯤꯡ ꯁꯥꯟꯅꯕꯒꯤ ꯈꯨꯊꯥꯡꯗ ꯃꯤꯑꯣꯏꯁꯤꯡ ꯑꯗꯨꯗ ꯁꯦꯝꯒꯠꯄ ꯌꯥꯕ ꯃꯁꯥ ꯃꯁꯥꯒꯤ ꯏꯁꯀꯤꯜꯁꯤꯡ ꯍꯥꯏꯔꯒꯗꯤ ꯂꯤꯗꯔꯁꯤꯞ ꯏꯁꯀꯤꯜꯁ ꯃꯦꯅꯦꯁꯃꯦꯟ ꯏꯁꯀꯤꯜꯁ ꯑꯁꯤꯒꯨꯝꯕꯁꯤꯡ ꯑꯁꯤ ꯃꯁꯤ ꯁꯦꯝꯒꯠꯄ ꯌꯥꯒꯅꯤ ꯍꯥꯏꯅ ꯑꯩꯅ ꯊꯥꯖꯩ